ꯑꯩꯅ ꯈ꯭ꯋꯥꯏꯗꯒꯤ ꯄꯥꯝꯖꯅ ꯇꯝꯖꯈꯤꯕꯁꯦ ꯑꯩ ꯏꯁꯩ ꯅꯣꯡꯃꯥꯏꯁꯤ ꯌꯥꯝ ꯄꯥꯝꯖꯩ ꯑꯗꯨꯒ ꯑꯩ ꯀ꯭ꯂꯥꯁ ꯁꯤꯛꯁꯇꯒꯤ ꯑꯩꯁꯤ ꯏꯁꯩꯒꯤ ꯂꯝꯕꯤꯁꯤꯗ ꯈꯤꯇꯪ ꯈꯤꯇꯪ ꯆꯪꯕꯗꯤ ꯍꯧꯔꯛꯑꯦ ꯌꯥꯝꯅ ꯆꯪꯕꯕꯨꯗꯤ ꯑꯣꯏꯖꯗ꯭ꯔꯤ ꯃꯦꯗꯥꯝ ꯃꯣꯗꯨꯕꯂꯥ ꯍꯥꯏꯅ ꯑꯣꯖꯥ ꯑꯃ ꯂꯩꯔꯝꯃꯤ ꯃꯥꯅ ꯈꯔ ꯈꯔ ꯁꯨꯝ ꯇꯥꯛꯄꯤꯔꯝꯃꯦ ꯃꯥꯁꯦ ꯑꯍꯟ ꯑꯣꯏꯁꯜꯂꯛꯄꯗꯒꯤ ꯇꯣꯛꯈ꯭ꯔꯦ ꯔꯤꯇꯥꯏꯔꯠ ꯑꯣꯏꯈ꯭ꯔꯦ ꯑꯗꯨꯒ ꯃꯌꯥꯡꯂꯥꯝꯕꯝ ꯁꯔꯠꯆꯟꯗ꯭ꯔꯥ ꯑꯅ ꯀꯛꯆꯤꯡꯗꯒꯤ ꯑꯣꯖꯥ ꯑꯃ ꯇ꯭ꯔꯥꯟꯐꯔ ꯂꯥꯛꯑꯦ ꯃꯥꯁꯦ ꯀ꯭ꯂꯥꯥꯁ ꯑꯩꯅ ꯇꯦꯟ ꯀꯥꯔꯛꯄꯁꯤꯗ ꯑꯗꯨꯗ ꯃꯥꯁꯤꯒ ꯑꯩꯁꯤꯒ ꯑꯍꯥꯟꯕ ꯊꯦꯡꯅꯕ ꯅꯨꯃꯤꯠꯇꯨꯗꯒꯤ ꯑꯗꯨꯝ ꯑꯩꯉꯣꯟꯗ ꯏꯍꯨꯜ ꯑꯃ ꯐꯥꯎꯋꯦ ꯃꯥꯅꯁꯨ ꯑꯗꯨꯨꯝ ꯃꯥꯁꯦ ꯃꯥꯅ ꯁꯛꯄ ꯏꯁꯩꯗꯣ ꯑꯩꯉꯣꯟꯗ ꯇꯥꯍꯜꯂꯦ ꯌꯥꯝ ꯐꯖꯕ ꯌꯥꯝ ꯐꯖꯩ ꯌꯥꯝꯅꯁꯨ ꯍꯩ ꯑꯣꯖꯥꯗꯣ ꯌꯥꯝꯅꯁꯨ ꯐꯖꯩ ꯃꯥꯅ ꯁꯛꯏꯗꯣ ꯑꯗꯨ ꯇꯥꯕꯗꯒꯤ ꯑꯩꯉꯣꯟꯗ ꯐꯔꯦ ꯑꯩ ꯁꯤ ꯁꯤ ꯂꯝꯕꯤꯁꯤꯗ ꯑꯣꯏꯅ ꯆꯠꯂꯒꯦꯅ ꯈꯟꯕꯗꯒꯤ ꯑꯩꯁꯦ ꯍꯣꯠꯅꯔꯛꯑꯦ ꯕꯥꯁꯤ ꯈꯣꯡꯉꯦ ꯑꯩꯁꯦ ꯏꯁꯩꯕꯨꯗꯤ ꯁꯛꯆꯗꯦ ꯕꯥꯁꯤ ꯈꯣꯡꯉꯦ ꯃꯥꯅ ꯇꯥꯛꯑꯦ ꯏꯁꯩ ꯁꯛꯄ ꯑꯣꯖꯥꯗꯨꯅ ꯕꯥꯁꯤ ꯈꯣꯡꯕꯗꯨ ꯇꯥꯛꯑꯦ ꯇꯥꯛꯑ ꯇꯥꯛꯑꯒ ꯑꯩꯁꯦ ꯀꯝꯄꯤꯇꯤꯁꯟꯒ ꯃꯌꯥꯝ ꯑꯃ ꯌꯥꯎꯗꯅ ꯑꯗꯨꯒꯤ ꯃꯇꯥꯡꯗꯨꯗꯒꯤ ꯑꯩꯁꯦ ꯏꯁꯩꯔꯣꯝꯗ ꯑꯣꯏꯅ ꯄꯨꯔꯥ ꯄꯨꯁꯟꯕꯤꯈ꯭ꯔꯦ ꯑꯣꯖꯥꯗꯨꯅ ꯑꯗꯨꯒ ꯍꯧꯖꯤꯛꯁꯨ ꯑꯗꯨꯝ ꯑꯩ ꯏꯁꯩꯔꯣꯝꯗ ꯑꯗꯨꯝ ꯆꯠꯊꯖꯔꯤ